ꯀꯛꯆꯤꯡ ꯖꯤꯂꯥꯒꯤ ꯁꯤꯟꯃꯤꯠꯂꯣꯟꯗ ꯈ꯭ꯋꯥꯏꯗꯒꯤ ꯃꯔꯨ ꯑꯣꯏꯕ ꯁꯤꯟꯐꯝ ꯍꯥꯏꯇꯥꯔꯒꯗꯤ ꯑꯩꯈꯣꯏꯒꯤ ꯂꯧꯎ ꯁꯤꯡꯎ ꯁꯤꯅꯤ ꯑꯩꯈꯣꯏꯅ ꯆꯍꯤ ꯑꯃꯗ ꯆꯥꯒꯗꯕ ꯐꯧ ꯆꯦꯡ ꯑꯗꯒꯤ ꯃꯅꯥ ꯃꯁꯤꯡꯁꯤ ꯐꯖꯅ ꯑꯗꯨꯝ ꯄꯨꯊꯣꯛꯏ ꯑꯩꯈꯣꯏꯅ ꯀꯣꯟꯅꯅꯕ ꯄꯨꯊꯣꯛꯄ ꯉꯝꯃꯤ ꯑꯗꯨꯒ